ꯇꯦꯛꯅꯣꯂꯣꯖꯤꯅ ꯄꯤꯕ ꯑꯃꯥꯡꯕꯁꯤꯡ ꯑꯄꯤꯛꯄ ꯑꯉꯥꯡꯅ ꯃꯣꯕꯥꯏꯜ ꯁꯤꯖꯟꯅꯕꯒꯤ ꯑꯃꯥꯡꯕ ꯃꯌꯥꯝ ꯑꯃ ꯂꯩꯈ꯭ꯔꯦ ꯃꯁꯤꯅ ꯃꯣꯕꯥꯏꯜ ꯐꯣꯟ ꯑꯉꯥꯡꯁꯤꯡꯅ ꯃꯣꯕꯥꯏꯜ ꯐꯣꯟꯗꯣ ꯀꯨꯏꯅ ꯌꯦꯡꯕ ꯃꯇꯝꯗ ꯑꯁꯨꯝ ꯌꯦꯡꯁꯜꯂꯛꯄꯗꯒꯤ ꯃꯤꯠꯁꯣꯛꯄ ꯌꯥꯎꯔꯛꯀꯅꯤ ꯃꯤꯠꯀꯤ ꯃꯊꯧ ꯌꯥꯝꯅ ꯇꯣꯏꯅ ꯁꯤꯖꯟꯅꯕꯅ ꯃꯔꯝ ꯑꯣꯏꯔꯒ ꯃꯤꯠ ꯁꯣꯛꯂꯛꯀꯅꯤ ꯑꯗꯨꯒ ꯕ꯭ꯔꯦꯟ ꯐꯥꯎꯕ ꯑꯦꯐꯦꯛ ꯇꯧꯕ ꯌꯥꯏ ꯃꯣꯕꯥꯜ ꯐꯣꯟꯅ ꯑꯉꯥꯡꯁꯤ ꯃꯣꯕꯥꯏꯜ ꯐꯣꯟꯗ ꯑꯉꯥꯡꯁꯤꯡꯅ ꯒꯦꯝ ꯁꯥꯟꯅꯕ ꯃꯈꯣꯏ ꯑꯉꯥꯡꯅꯤꯅ ꯃꯈꯣꯏꯗꯤ ꯒꯦꯝ ꯁꯥꯟꯅꯕꯁꯤ ꯌꯥꯝꯅ ꯄꯥꯝꯒꯅꯤ ꯑꯗꯨꯅ ꯃꯈꯣꯏꯅ ꯒꯦꯝꯗꯣ ꯃꯇꯝ ꯄꯨꯝꯅꯃꯛꯇ ꯃꯣꯕꯥꯏꯜ ꯐꯣꯅꯑꯗꯨꯗ ꯑꯁꯨꯝ ꯁꯥꯟꯅꯔꯒ ꯒꯦꯝꯗꯨꯗ ꯄꯨꯛꯅꯤꯡ ꯑꯁꯨꯝ ꯆꯪꯉꯒ ꯂꯩꯈꯤꯕꯗꯒꯤ ꯑꯃꯨꯛ ꯒꯦꯝ ꯁꯥꯟꯅꯕꯒꯤ ꯋꯥꯈꯜꯗ ꯇꯥꯎꯗꯨꯅ ꯂꯨꯞꯇꯨꯅ ꯂꯩꯈꯤꯒꯅꯤ ꯃꯁꯤꯅ ꯑꯉꯥꯡꯒꯤ ꯕ꯭ꯔꯦꯟꯗ ꯂꯥꯏꯔꯤꯛ ꯂꯥꯏꯁꯨ ꯁ꯭ꯇꯗꯤ ꯇꯧꯕ ꯋꯥꯠꯂꯛꯄ ꯑꯗꯨꯒ ꯒꯦꯝꯇ ꯁꯥꯟꯅꯅꯤꯡꯕꯒꯤ ꯐꯣꯟꯗ ꯃꯣꯕꯥꯏꯜ ꯐꯣꯟꯗ ꯈꯛꯇ ꯁꯥꯟꯅꯅꯤꯡꯕꯒꯤ ꯑꯗꯨꯝ ꯐꯥꯎꯗꯨꯅ ꯂꯩꯕ ꯂꯥꯏꯔꯤꯛ ꯄꯥꯅꯤꯡꯉꯛꯇꯕ ꯐꯥꯎꯕ ꯌꯥꯏ ꯃꯣꯕꯣꯔꯠ ꯃꯣꯕꯥꯏꯜ ꯐꯣꯜ ꯁꯥꯟꯅꯔꯒ ꯑꯗꯨꯝ ꯐꯝꯗꯨꯅꯇ ꯂꯩꯈꯤꯒꯅꯤ ꯇꯣꯏꯅ ꯑꯁꯨꯝ ꯁꯥꯟꯅꯔꯛꯄꯗꯒꯤ ꯃꯗꯨꯗꯒꯤ ꯑꯉꯥꯡ ꯃꯁꯥ ꯃꯛꯇ ꯍꯛꯆꯥꯡ ꯁꯣꯛꯂꯛꯄ ꯕ꯭ꯔꯦꯟ ꯁꯣꯛꯂꯛꯄ ꯍꯛꯆꯥꯡ ꯅꯣꯏꯈꯠꯂꯛꯄ ꯐꯝꯗꯨꯅꯇ ꯍꯤꯞꯇꯨꯅꯇ ꯂꯩꯕꯒꯤ ꯍꯛꯆꯥꯡ ꯅꯣꯏꯈꯠꯂꯛꯄ ꯐꯥꯎꯔꯛꯄ ꯌꯥꯏ ꯃꯁꯥ ꯃꯎ ꯇꯟꯊꯔꯛꯑꯅꯤ ꯃꯁꯥ ꯃꯎꯗ ꯐꯕ ꯋꯥꯠꯂꯛꯀꯅꯤ ꯇꯟꯊꯕ ꯐꯥꯎꯔꯛꯀꯅꯤ ꯂꯥꯏꯔꯤꯛ ꯂꯥꯏꯁꯨ ꯋꯥꯠꯂꯛꯀꯅꯤ ꯑꯉꯥꯡ ꯑꯣꯏꯕꯒꯤ ꯆꯦꯟ ꯆꯣꯡꯗꯨꯅ ꯁꯥꯟꯅꯗꯨꯅ ꯂꯩꯕꯒꯤ ꯃꯇꯝꯗꯨꯗ ꯃꯈꯣꯏꯗꯤ ꯃꯣꯕꯥꯏꯜ ꯐꯣꯜ ꯁꯥꯟꯅꯗꯨꯅ ꯑꯗꯨꯝ ꯃꯇꯝ ꯃꯥꯡꯍꯟꯗꯨꯅ ꯂꯩꯔꯛꯀꯅꯤ ꯃꯗꯨꯅ ꯑꯉꯥꯡꯗ ꯐꯠꯇꯕ ꯑꯣꯏꯔꯛꯀꯅꯤ ꯄꯤꯛꯂꯤꯕ ꯑꯉꯥꯡꯁꯤꯅ ꯃꯣꯕꯥꯏꯜ ꯐꯣꯜ ꯇꯣꯏꯅ ꯁꯥꯟꯅꯕ ꯌꯥꯝꯅ ꯁꯤꯖꯤꯟꯅꯕ ꯃꯇꯝꯗ ꯑꯃꯥꯡꯕ ꯄꯣꯔꯛꯀꯅꯤ ꯁꯥꯟꯅꯕ ꯈꯣꯠꯅꯕ ꯂꯥꯏꯔꯤꯛ ꯄꯥꯕ ꯃꯇꯝ ꯋꯥꯠꯂꯛꯀꯅꯤ ꯃꯣꯕꯥꯏꯜ ꯐꯣꯜ ꯇꯣꯏꯅ ꯁꯤꯖꯤꯟꯅꯔꯒ ꯂꯩꯕꯒꯤ ꯂꯩꯕꯗꯒꯤ ꯑꯗꯨꯅ ꯑꯉꯥꯡꯁꯤꯡꯅ ꯄꯤꯛꯂꯤꯕ ꯑꯉꯥꯡꯁꯤꯡꯅ ꯃꯣꯕꯥꯏꯜ ꯐꯣꯜ ꯁꯥꯟꯅꯕ ꯗ ꯑꯐꯕ ꯄꯣꯔꯛꯇꯦ ꯍꯛꯆꯥꯡ ꯐꯕ ꯋꯥꯠꯂꯛꯀꯅꯤ ꯃꯁꯥ ꯈꯤꯡꯕ ꯋꯥꯠꯂꯛꯀꯅꯤ ꯁ꯭ꯇꯗꯤ ꯇꯧꯕꯒꯤ ꯃꯇꯝꯁꯨ ꯃꯥꯡꯊꯔꯛꯀꯅꯤ ꯃꯗꯨꯅ ꯃꯣꯕꯥꯏꯜ ꯐꯣꯜ ꯁꯤꯖꯟꯅꯕꯗ ꯑꯃꯥꯡꯕ ꯄꯣꯔꯛꯀꯅꯤ ꯁꯤꯖꯟꯅꯕꯅ ꯑꯃꯥꯡꯕ ꯄꯣꯔꯛꯀꯅꯤ ꯃꯈꯣꯏꯅ ꯃꯣꯕꯥꯏꯜ ꯐꯣꯜ ꯇꯣꯏꯅ ꯁꯤꯖꯟꯅꯔꯕꯗꯤ ꯌꯦꯡꯍꯟꯅꯤꯡꯗꯕ ꯃꯌꯥꯝ ꯑꯃ ꯑꯉꯥꯡꯗ ꯑꯃꯥꯡꯕ ꯄꯣꯔꯛꯀꯗꯕ ꯃꯌꯥꯝ ꯑꯃ ꯁꯤꯖꯟꯅꯔꯛꯄꯁꯨ ꯌꯥꯏ ꯃꯗꯨꯒꯨꯝꯕꯗꯨꯅ ꯐꯠꯇꯕ ꯑꯉꯥꯡꯗ ꯐꯠꯇꯕ ꯐꯜ ꯄꯣꯔꯛꯀꯅꯤ ꯑꯉꯥꯡꯅ ꯆꯍꯤꯒꯤ ꯃꯇꯨꯡ ꯏꯟꯅ ꯑꯐꯕ ꯃꯑꯣꯡꯗ ꯁꯤꯖꯟꯅꯕ ꯑꯣꯏꯔꯕꯗꯤ ꯐꯩ ꯑꯗꯨꯕꯨ ꯄꯤꯛꯂꯤꯕ ꯑꯉꯥꯡꯁꯤꯡꯗꯤ ꯑꯐ ꯐꯠꯇ ꯈꯪꯗꯕꯤꯗ ꯐꯣꯟ ꯁꯥꯟꯅꯕ ꯑꯐ ꯐꯠꯇ ꯋꯥꯈꯟ ꯈꯟꯕ ꯉꯝꯗ꯭ꯔꯤꯕ ꯑꯣꯏꯔꯤꯕꯅꯤꯅ ꯃꯗꯨꯅ ꯃꯣꯕꯥꯏꯜ ꯐꯣꯜ ꯌꯥꯝꯅ ꯁꯤꯖꯟꯅꯕꯅ ꯐꯠꯇꯕ ꯐꯜ ꯄꯣꯔꯛꯀꯅꯤ